ꯑꯩꯅ ꯈ꯭ꯋꯥꯏꯗꯩ ꯄꯥꯝꯖꯕ ꯃꯁꯥꯟꯅ ꯍꯥꯏꯔꯒꯗꯤ ꯑꯩꯈꯣꯏꯒꯤ ꯐꯨꯠꯕꯣꯜꯁꯤꯅꯦ ꯐꯨꯠꯕꯣꯜꯁꯤꯅ ꯑꯩꯈꯣꯏꯗ ꯅꯥꯗ ꯌꯦꯛꯇꯅ ꯇꯤꯟꯖꯪ ꯀꯥꯏꯖꯪꯗꯅ ꯂꯩꯕꯗ ꯆꯥꯎꯅ ꯃꯇꯦꯡ ꯄꯥꯡꯉꯤ ꯑꯃꯗꯤ ꯃꯁꯤ ꯃꯁꯥꯟꯅ ꯑꯁꯤ ꯑꯩꯈꯣꯏꯒꯤ ꯈꯨꯒꯪꯗ ꯌꯥꯝꯅ ꯄꯥꯝꯅꯕ ꯃꯁꯥꯟꯅ ꯑꯃꯁꯨꯅꯤ ꯃꯁꯤꯅ ꯀꯔꯤꯒꯨꯝꯕ ꯍꯩꯊꯣꯏ ꯁꯤꯡꯊꯣꯏꯕ ꯍꯦꯟꯅ ꯍꯩꯕ ꯑꯃ ꯑꯣꯏꯔꯒꯗꯤ ꯑꯩꯈꯣꯏ ꯁꯔꯀꯥꯔꯅ ꯈꯨꯗꯣꯡꯆꯥꯕ ꯃꯌꯥꯝ ꯑꯃ ꯄꯤ ꯈꯨꯗꯣꯡꯆꯥꯕꯑꯁꯤꯅ ꯑꯩꯈꯣꯏꯗꯁꯨ ꯌꯥꯝꯅ ꯀꯥꯟꯅꯩ ꯑꯃꯗꯤ ꯌꯥꯝꯅ ꯑꯩꯈꯣꯏ ꯈꯨꯟꯒꯤ ꯃꯤꯌꯥꯝꯈꯛꯇꯅ ꯄꯥꯝꯅꯕ ꯅꯠꯇꯅ ꯍꯧꯖꯤꯛꯇꯤ ꯄ꯭꯭ꯔꯤꯊꯤꯕꯤ ꯃꯌꯥꯝ ꯄꯨꯝꯕꯅ ꯄꯥꯝꯅꯕ ꯑꯃ ꯑꯣꯏꯔꯦ ꯃꯁꯤꯗ ꯑꯩꯈꯣꯏꯅ ꯌꯥꯝꯅ ꯍꯩꯁꯤꯡꯉꯒꯗꯤ ꯑꯆꯧ ꯑꯆꯧꯕ ꯀ꯭ꯂꯕꯁꯤꯡꯅ ꯑꯩꯈꯣꯏꯕꯨ ꯂꯩꯔꯒ ꯅꯨꯡꯉꯥꯏꯕ ꯄꯨꯟꯁꯤ ꯃꯍꯤꯡ ꯑꯃꯗ ꯊꯝꯃꯒ ꯍꯛꯆꯥꯡ ꯐꯅꯁꯨ ꯊꯝꯕ ꯉꯝꯍꯜꯂꯤ ꯑꯃꯗꯤ ꯃꯤꯌꯥꯝꯅ ꯌꯥꯝꯅ ꯄꯥꯝꯅ ꯌꯦꯡꯅꯕ ꯃꯁꯥꯟꯅ ꯑꯃꯁꯨ ꯑꯣꯏ